ꯍꯧꯖꯤꯛ ꯍꯧꯖꯤꯛ ꯏꯟꯗꯤꯌꯥꯒꯤ ꯏꯟꯚꯥꯏꯔꯣꯟꯃꯦꯟꯒꯤ ꯄ꯭ꯔꯣꯕ꯭ꯂꯦꯝ ꯍꯥꯏꯔꯒꯗꯤ ꯇꯨꯔꯦꯟ ꯄꯥꯠ ꯁꯤꯡꯗ ꯐꯠꯇꯕ ꯀꯩꯀꯥ ꯊꯥꯊꯔꯛꯄ ꯑꯃꯗꯤ ꯐꯠꯇꯕ ꯊꯥꯊꯔꯛꯄꯁꯤꯡꯁꯤꯅ ꯃꯤꯑꯣꯏꯕꯒꯤ ꯍꯛꯆꯥꯡꯗ ꯑꯅꯥꯕ ꯀꯌꯥ ꯄꯣꯛꯍꯜꯂꯤ ꯑꯃꯗꯤ ꯏꯁꯤꯡꯁꯨ ꯁꯤꯖꯤꯟꯅꯕꯗ ꯈꯨꯗꯣꯡꯆꯥꯗꯕ ꯑꯣꯏꯍꯜꯂꯤ ꯃꯁꯤ ꯍꯥꯏꯔꯒ ꯃꯇꯥꯡ ꯑꯁꯤꯗ ꯂꯣꯏꯁꯟꯖꯔꯒꯦ